ꯍꯣꯏ ꯍꯥꯏꯖꯔꯛꯀꯦ ꯑꯩꯅ ꯀ꯭ꯂꯥꯁ ꯇꯦꯟ ꯇ꯭ꯋꯦꯜꯐ ꯄꯥꯁ ꯇꯧꯕ ꯃꯇꯝꯗ ꯑꯩꯅ ꯑꯗꯨꯛꯀꯤ ꯃꯇꯤꯛ ꯍꯔꯥꯎꯈꯤ ꯑꯩꯅ ꯑꯁꯨꯛ ꯑꯩꯅ ꯐꯥꯔꯁ ꯗꯤꯕꯤꯖꯟ ꯂꯥꯛꯄꯁꯦ ꯁꯤ ꯌꯧꯅ ꯂꯥꯛꯀꯅꯤ ꯍꯥꯏꯅꯁꯨ ꯑꯩ ꯈꯜꯂꯨꯗꯦ ꯑꯗꯨꯒ ꯐꯥꯔꯁ ꯗꯤꯕꯤꯖꯟꯗ ꯂꯦꯇꯔ ꯑꯗꯨꯛꯀꯤ ꯃꯇꯤꯛ ꯌꯥꯝ ꯆꯠꯂꯛꯑꯒ ꯑꯩꯅ ꯁꯨꯃꯥꯏꯅ ꯂꯥꯛꯈꯤꯕꯁꯦ ꯑꯩ ꯑꯗꯨꯛꯀꯤ ꯃꯇꯤꯛ ꯅꯨꯡꯉꯥꯏ ꯑꯗꯨꯒ ꯑꯩꯒꯤ ꯐꯦꯃꯤꯂꯤꯁꯤꯡꯅꯁꯨ ꯊꯥꯒꯠꯄꯤꯕ ꯀꯩꯅꯣ ꯁꯨꯃꯥꯏꯅ ꯊꯥꯒꯠꯇꯅ ꯇꯧꯕꯤꯕꯁꯦ ꯑꯗꯨꯛꯀꯤ ꯃꯇꯤꯛ ꯍꯔꯥꯎꯈꯤ ꯑꯩꯒꯤ ꯑꯩꯒꯤꯗꯃꯛ ꯍꯣꯠꯅꯈꯤꯕ ꯃꯌꯥꯝꯗꯣ ꯃꯍꯩ ꯌꯥꯜꯂꯦ ꯍꯥꯏꯅ ꯐꯦꯃꯤꯂꯤꯁꯤꯡꯅ ꯍꯥꯏꯕꯤꯕꯗꯣ ꯑꯩ ꯑꯗꯨꯛꯀꯤ ꯃꯇꯤꯛ ꯍꯔꯥꯎꯈꯤ